ꯑꯩꯅ ꯑꯦꯝꯋꯦꯗꯒꯤ ꯑꯦꯁ ꯑꯦ ꯑꯩꯠ ꯂꯣꯟꯗ꯭ꯔꯤ ꯗꯤꯇꯔꯖꯦꯟ ꯑꯃ ꯂꯩꯔꯨꯏ ꯃꯗꯨꯒꯤ ꯃꯍꯤꯗꯣ ꯁꯤꯖꯤꯟꯅꯕ ꯑꯁꯨꯛꯀꯤ ꯃꯇꯤꯛ ꯅꯨꯡꯉꯥꯏ ꯂꯤꯇꯔ ꯀꯨꯟꯗ ꯇ꯭ꯋꯦꯟꯇꯤ ꯑꯦꯝ ꯑꯦꯜ ꯍꯥꯞꯄꯒ ꯐꯤ ꯑꯉꯧꯕ ꯁꯨꯕ ꯃꯇꯝꯗ ꯑꯁꯨꯛꯀꯤ ꯃꯇꯤꯛ ꯃꯆꯨ ꯊꯣꯛꯅ ꯉꯧꯅ ꯐꯖꯩ ꯑꯗꯨꯒ ꯑꯗꯨ ꯅꯠꯇꯕ ꯑꯇꯣꯞꯄ ꯃꯆꯨꯗ ꯁꯤꯖꯤꯟꯅꯕ ꯃꯇꯝꯗꯁꯨ ꯃꯆꯨ ꯁꯤꯗꯍꯟꯗꯦ ꯑꯗꯨꯒ ꯂꯣꯏꯅ ꯂꯣꯏꯅꯅ ꯐꯤ ꯁꯨꯕ ꯈꯨꯗꯤꯡꯃꯛꯀꯤ ꯃꯆꯨꯝ ꯐꯠꯇꯕ ꯃꯍꯤ ꯑꯗꯣ ꯑꯩꯈꯣꯏꯅ ꯃꯅꯥ ꯃꯁꯤꯡ ꯑꯦꯟꯁꯥꯡ ꯅꯥꯄꯤ ꯑꯃꯗꯤ ꯂꯩꯁꯨ ꯀꯩꯀꯥꯗ ꯍꯥꯞꯆꯤꯟꯕꯗ ꯑꯁꯨꯛꯀꯤ ꯃꯇꯤꯛ ꯀꯥꯅꯩ ꯑꯗꯨꯒ ꯅꯧꯅ ꯍꯧꯒꯠꯂꯛꯏꯕ ꯏꯟꯈꯠꯂꯛꯏꯕ ꯄꯣꯠ ꯃꯅꯥ ꯃꯁꯤꯡ ꯑꯃꯗꯤ ꯂꯩꯁꯨꯁꯤꯡꯗꯗꯤ ꯈꯤꯇꯪꯒ ꯅꯨꯡꯉꯥꯏꯇꯦ ꯑꯗꯨꯒ ꯃꯄꯨꯡ ꯐꯥꯅ ꯍꯧꯔꯕ ꯄꯣꯠꯁꯤꯡꯗꯗꯤ ꯍꯥꯞꯄ ꯃꯇꯝꯗ ꯑꯁꯨꯛꯀꯤ ꯃꯇꯤꯛ ꯅꯨꯡꯉꯥꯏ